ꯑꯩꯅ ꯀꯅꯥꯒꯨꯝꯕ ꯑꯝꯗ ꯈꯨꯠꯅ ꯁꯥꯕ ꯀꯥꯔꯠ ꯈꯨꯗꯣꯜ ꯇꯝꯈ꯭ꯔꯦ ꯈꯨꯠꯅ ꯁꯥꯕ ꯀꯥꯔꯠ ꯍꯥꯏꯗꯤ ꯈꯨꯠꯅ ꯁꯥꯔꯒ ꯑꯩꯈꯣꯏꯅ ꯄꯤꯕꯒꯤ ꯃꯥꯒꯤ ꯋꯥꯍꯟꯊꯣꯛꯁꯤ ꯌꯥꯝ ꯂꯩ ꯃꯔꯝꯗꯤ ꯑꯩꯈꯣꯏꯒꯤ ꯁꯥꯖꯜꯂꯒ ꯇꯧꯁꯤꯜꯂꯒ ꯀꯝꯄ꯭ꯌꯨꯇꯔꯗꯒꯤ ꯇꯧꯔꯒ ꯆꯤꯡꯊꯣꯛꯑꯒ ꯁꯦꯝꯕ ꯄꯣꯠꯇꯨꯗꯒꯤꯗꯤ ꯍꯦꯟꯃꯦꯠ ꯑꯣꯏꯕ ꯈꯨꯠꯅ ꯀ꯭ꯔꯥꯐ ꯇꯧꯔꯒ ꯅꯥꯟꯅ ꯁꯦꯝꯕꯁꯤꯅ ꯑꯩꯈꯣꯏꯒꯤ ꯊꯋꯥꯏ ꯍꯛꯆꯥꯡ ꯌꯥꯎꯅ ꯁꯦꯝꯃꯒ ꯄꯤꯔꯛꯄꯅꯤꯅ ꯁꯤꯅ ꯍꯦꯟꯅ ꯃꯒꯨꯟ ꯂꯩ ꯍꯥꯏꯅ ꯈꯜꯂꯤ ꯑꯩꯅꯁꯨ ꯑꯩꯒꯤ ꯅꯨꯡꯁꯤꯖꯕꯤꯗ ꯑꯩꯅ ꯂꯦꯇꯔ ꯏꯔꯒ ꯄꯤꯈꯤ ꯀꯥꯔꯠ ꯑꯃ ꯈꯨꯗꯣꯜ ꯇꯝꯈꯤ ꯑꯗꯨ ꯀꯥꯔꯠꯇꯣ ꯑꯩꯅ ꯊꯧꯑꯣꯏꯅ ꯈꯨꯠꯅ ꯏꯔꯒ ꯄꯤꯈꯤꯑꯕ ꯃꯔꯝꯗꯤ ꯈꯨꯠꯅ ꯏꯔꯒ ꯄꯤꯕꯒꯤ ꯃꯒꯨꯟ ꯑꯃ ꯂꯩ ꯃꯥꯒꯤ ꯇꯣꯉꯥꯟꯕ ꯐꯖꯕ ꯋꯥꯍꯟꯊꯣꯛ ꯑꯃ ꯂꯩ ꯑꯗꯨꯒꯤ ꯄꯣꯠꯇꯣ ꯑꯩꯅ ꯀꯝꯄ꯭ꯌꯨꯇꯔꯗ ꯇꯥꯏꯞ ꯇꯧꯔꯒ ꯀꯩꯗꯧꯔꯒ ꯄꯤꯒꯦ ꯍꯥꯏꯕꯁꯨ ꯌꯥꯏ ꯃꯦꯁꯦꯁ ꯑꯣꯏꯅ ꯊꯥꯔꯒꯁꯨ ꯌꯥꯏ ꯑꯗꯨꯕꯨ ꯑꯩꯅ ꯊꯧꯑꯣꯏꯅ ꯈꯨꯠꯅ ꯏꯔꯒ ꯄꯤ ꯃꯔꯝꯗꯤ ꯈꯨꯠꯅ ꯏꯔꯒ ꯄꯤꯕ ꯍꯥꯏꯁꯤꯗꯤ ꯃꯥꯒꯤ ꯇꯣꯉꯥꯟꯕ ꯃꯒꯨꯝ ꯑꯃ ꯆꯦꯜꯂꯤ ꯍꯥꯏꯅ ꯑꯩ ꯈꯜꯂꯤ